ꯍꯦꯜꯂꯣ ꯁꯤ ꯑꯦꯂꯦꯛꯇ꯭ꯔꯤꯛꯁꯤꯇꯤꯒꯤ ꯗꯤꯄꯥꯔꯠꯃꯦꯟꯗꯒꯤ ꯑꯣꯏꯕꯤꯔꯕꯣ

ꯑꯩ ꯌꯨꯝ ꯑꯝꯈꯛ ꯍꯟꯗꯛꯁꯦ ꯁꯥꯕ ꯑꯗꯨ ꯌꯥꯝꯅ ꯃꯊꯣꯟ ꯑꯅꯤꯈꯛꯀꯤ ꯌꯨꯝ ꯑꯣꯏꯕ ꯀꯥ ꯀꯥ ꯃꯥꯄꯟ ꯑꯣꯏꯕ ꯑꯗꯨ ꯀꯔꯤ ꯀꯔꯤ ꯆꯪꯒꯗꯒꯦ ꯑꯩꯈꯣꯏꯒꯤ ꯃꯩ ꯐꯤꯠꯇꯤꯡ ꯇꯧꯕ ꯑꯗꯨ ꯑꯗꯨ ꯑꯦꯂꯦꯛꯇ꯭ꯔꯤꯛꯁꯤꯇꯤꯒꯤ ꯀꯔꯤꯝꯇ ꯍꯦꯛ ꯇꯧꯗ꯭ꯔꯤꯌꯦ ꯃꯩ ꯑꯦꯂꯦꯛꯇ꯭ꯔꯤꯛꯁꯤꯇꯤꯒꯤ ꯑꯣꯏꯅꯗꯤ ꯑꯗꯨ ꯂꯥꯛꯑꯒ ꯍꯦꯛꯇ ꯇꯧꯒꯗꯕꯅꯦ ꯗꯦꯂꯤꯚꯔꯤ ꯂꯩꯕ꯭ꯔꯣ ꯑꯣꯑꯣ ꯍꯣꯏ ꯗꯦꯂꯤꯚꯔꯤ ꯆꯥꯔꯖꯅ ꯀꯌꯥ ꯑꯣꯏꯕ

ꯑꯥ ꯂꯩꯇ꯭ꯔꯤꯌꯦ ꯅꯣꯏꯒꯤ ꯗꯨꯀꯥꯟꯗꯩ ꯄꯨꯂꯞ ꯂꯧꯔꯒꯦ ꯇꯧꯕ ꯑꯁꯤ ꯐ꯭ꯂꯣꯔ ꯑꯅꯤꯗꯨꯗ ꯀꯌꯥꯃꯨꯛꯇꯤ ꯆꯪꯒꯅꯤ ꯆꯥꯎꯔꯥꯛꯅ

ꯎꯝ ꯈꯔ ꯐꯕꯗꯨ ꯇꯧꯒꯗꯕꯅꯦ ꯑꯣꯀꯦ ꯑꯣꯀꯦ ꯈꯔ ꯀ꯭ꯋꯥꯂꯤꯇꯤ ꯂꯩꯕ ꯇꯧꯒꯗꯕꯅꯦ ꯕ꯭ꯂꯕꯁꯤ ꯌꯥꯔꯤꯕꯃꯈꯩ ꯑꯦꯜ ꯏ ꯗꯤ ꯇꯧꯁꯦ ꯑꯦꯜ ꯏ ꯗꯤꯅ ꯐꯩ ꯑꯣ ꯃꯃꯥꯡꯒꯤ ꯋꯥꯏꯌꯔꯁꯦ ꯀ꯭ꯋꯥꯂꯤꯇꯤ ꯈꯔ ꯐꯕ ꯇꯧꯁꯦ

ꯂꯩꯇꯦ ꯗꯨꯀꯥꯟꯗꯩ ꯂꯣꯏꯅ ꯄꯨꯔꯛꯀꯗꯕꯅꯦ ꯑꯗꯣ ꯍꯣꯝ ꯗꯦꯂꯤꯚꯔꯤ ꯂꯩꯕ ꯅꯠꯇ꯭ꯔꯣ

ꯑꯣꯀꯦ ꯑꯣꯀꯦ ꯐꯔꯦ ꯐꯔꯦ ꯑꯗꯨꯗꯤ ꯑꯝꯇ ꯂꯥꯏꯟ ꯑꯝꯇ ꯇꯧꯅꯕ ꯀꯔꯝꯕ ꯅꯨꯃꯤꯠꯇ ꯁꯪꯒꯅꯤ ꯑꯣ ꯍꯌꯦꯡ ꯎꯝ ꯍꯌꯦꯡꯁꯤ ꯑꯩꯉꯣꯟꯗ ꯈꯔ ꯊꯕꯛꯁꯤ ꯌꯨꯝꯁꯤ ꯂꯣꯏꯁꯤꯟꯒꯗꯧ ꯈꯔ ꯋꯥꯠꯄ ꯍꯪꯆꯤꯠ ꯂꯥꯛꯄ ꯐꯔꯛ ꯇꯥꯒꯗ꯭ꯔꯣ ꯎꯝ ꯑꯣ ꯐꯔꯦ ꯐꯔꯦ ꯍꯪꯆꯤꯠ ꯂꯥꯛꯑꯣ